ꯍꯜꯂꯣ ꯍꯜꯂꯣ ꯃꯥꯅꯦ ꯑꯩ ꯍꯦꯔꯣꯖꯤꯠ ꯀꯧꯋꯦ ꯑꯥ ꯀꯔꯤ

ꯍꯣꯏ ꯑꯣꯏꯌꯦ ꯑꯗꯣ ꯐꯣꯟ ꯇꯧꯔꯛꯏꯁꯤꯅ ꯀꯅꯥ

ꯑꯣ ꯑꯣ ꯑꯗꯨꯝ ꯑꯩꯈꯣꯏꯒꯤ ꯀꯛꯆꯤꯡꯒꯤ ꯒꯥꯔꯗꯦꯟꯁꯤ ꯑꯗꯨꯝ ꯍꯥꯡꯉꯤ ꯅꯨꯃꯤꯠ ꯈꯨꯗꯤꯡꯒꯤ ꯑꯗꯨꯝ ꯅꯨꯡꯇꯤꯒꯤ ꯍꯥꯡꯉꯤ ꯍꯧꯖꯤꯛ ꯑꯗꯨꯝ ꯂꯥꯛꯅꯤꯡꯕ ꯃꯇꯝ ꯑꯃ ꯍꯦꯛꯇꯗ ꯑꯗꯨꯝ ꯂꯥꯛꯄ ꯌꯥꯅꯤ ꯀꯥꯏꯗꯦ ꯀꯥꯏꯗꯦ ꯍꯣꯂꯤꯗꯦ ꯑꯣꯏꯒꯦꯔꯥ ꯀꯩ ꯑꯣꯏꯒꯦꯒꯦ ꯏꯌꯥ ꯌꯥꯏ ꯅꯪꯅ ꯂꯥꯛꯅꯤꯡꯕ ꯅꯨꯃꯤꯠ ꯑꯃ ꯍꯦꯛꯇ ꯑꯗꯒꯤ ꯂꯩꯕꯥꯛꯀꯤ ꯃꯔꯨꯑꯣꯏꯅ ꯕꯟ ꯕ꯭ꯂꯣꯀꯦꯠꯀꯨꯝꯕ ꯀꯩꯒꯨꯝꯕ ꯂꯩꯕꯥꯛꯀꯤ ꯑꯀꯟꯕ ꯂꯩꯔꯒꯗꯤ ꯑꯗꯨꯝꯕꯅ ꯑꯗꯨꯝꯕ ꯑꯣꯏꯈ꯭ꯔꯦ ꯑꯗꯨ ꯅꯠꯇꯕꯈꯩꯗꯤ ꯑꯗꯨꯝ ꯌꯥꯅꯤ ꯂꯥꯛꯄ

ꯎꯝ ꯍꯣꯏ ꯃꯤ ꯁꯤꯒꯤ ꯑꯩꯈꯣꯏꯒꯤ ꯃꯤ ꯈꯨꯗꯤꯡꯃꯛꯀꯤ ꯑꯣꯏꯅ ꯄꯩꯁꯥꯁꯤ ꯂꯧꯕꯅꯤ ꯃꯤ ꯑꯃꯃꯝꯒꯤ ꯂꯨꯄꯥ ꯋꯥꯡꯈꯩ ꯌꯥꯡꯈꯩ ꯂꯧꯕꯅꯤ ꯍꯣꯏ ꯑꯗꯣ ꯑꯉꯥꯡ ꯃꯆꯥ ꯌꯥꯝ ꯄꯤꯛꯇ ꯄꯤꯛꯄꯗꯨꯒꯤꯗꯤ ꯑꯃꯨꯛ ꯂꯧꯗ꯭ꯔꯦ ꯑꯗꯨꯒ ꯀꯔꯤ ꯍꯥꯏꯅꯤ ꯈꯤꯇꯪ ꯆꯥꯎꯕ ꯈꯣꯠꯂꯕ ꯑꯗꯨꯝꯕꯒꯤꯗꯤ ꯑꯣꯏꯅ ꯑꯗꯨꯝ ꯃꯤ ꯈꯨꯗꯤꯡꯒꯤ ꯑꯣꯏꯅ ꯄꯩꯁꯥ ꯂꯧꯋꯤ ꯑꯗꯣ ꯑꯉꯥꯡ ꯃꯆꯥꯒꯤ ꯑꯣꯏꯅꯗꯤ ꯂꯧꯗꯦ ꯎꯝ ꯑꯌꯨꯛꯀꯤ ꯄꯨꯡ ꯇꯔꯦꯠꯇꯒꯤ ꯑꯗꯨꯝ ꯍꯧꯔꯦ ꯑꯗꯨꯒ ꯅꯨꯃꯤꯗꯥꯡ ꯋꯥꯏꯔꯝꯒꯤ ꯄꯨꯡ ꯃꯉꯥ ꯀꯣ ꯑꯗꯨꯝ ꯏꯪꯊꯝꯊꯥꯒꯤ ꯃꯇꯝꯗꯅ ꯈꯔ ꯉꯟꯈꯠꯄ ꯎꯝ ꯀꯥꯂꯦꯟꯒꯤ ꯃꯇꯟꯗꯅ ꯃꯉꯥꯕꯧꯉꯩ ꯑꯗꯨꯝ ꯍꯥꯡꯉꯤ

ꯍꯣꯏ ꯃꯐꯝꯁꯤꯃꯛꯇꯗꯤ ꯑꯩꯈꯣꯏꯒꯤ ꯂꯦꯛꯐꯝ ꯆꯥꯐꯝ ꯃꯛꯇꯤ ꯂꯩꯇꯦ ꯅꯨꯡꯗꯥꯡ ꯅꯨꯡꯗꯥꯡ ꯂꯦꯛꯄꯒꯤꯅꯦꯕ ꯍꯪꯉꯤꯁꯤ ꯅꯠꯇ꯭ꯔꯥ ꯅꯨꯃꯤꯗꯥꯡ ꯂꯦꯛꯄꯒꯤ ꯑꯣꯏꯔꯗꯤ ꯃꯐꯝꯁꯤꯃꯛꯇꯗꯤ ꯂꯩꯇꯦ ꯑꯗꯨꯒ ꯕꯖꯥꯔ ꯀꯛꯆꯤꯡ ꯕꯖꯥꯔ ꯃꯌꯥ ꯑꯗꯩ ꯀꯛꯆꯤꯡ ꯕꯖꯥꯔꯗꯒꯤ ꯈꯤꯖꯤꯛꯈꯛ ꯍꯥꯏꯗꯣꯛꯄ ꯀꯛꯆꯤꯡ ꯕꯖꯥꯔ ꯑꯦꯔꯤꯌꯥ ꯁ꯭ꯋꯥꯏ ꯃꯄꯥꯗꯕꯨꯗꯤ ꯂꯦꯛꯐꯝ ꯃꯔꯥꯡ ꯀꯥꯏꯅ ꯂꯩꯔꯦ ꯑꯗꯨꯗꯒꯤ ꯑꯗꯨꯝ ꯑꯄꯥꯝꯕ ꯈꯜꯂꯒ ꯂꯦꯛꯄꯕꯨꯗꯤ ꯌꯥꯒꯅꯤ ꯌꯥꯅꯤ ꯌꯥꯅꯤ ꯑꯗꯨ ꯁꯤꯗ ꯑꯗꯨꯝ ꯐꯥꯎꯔꯛꯑꯣ ꯑꯗꯨꯝ ꯑꯗꯨꯒ ꯒꯥꯏꯠ ꯇꯧꯖꯒꯦ ꯍꯣꯏ ꯍꯣꯏ ꯍꯣꯏ ꯑꯥ ꯍꯣꯏ ꯍꯣꯏ ꯍꯣꯏ